ꯇꯦꯛꯅꯣꯂꯣꯖꯤꯅ ꯑꯉꯥꯡꯁꯤꯡꯗ ꯄꯤꯕ ꯑꯃꯥꯡꯕꯒꯤ ꯃꯁꯛ ꯑꯣꯏꯕꯁꯤꯡ ꯍꯥꯏꯇꯔꯗꯤ ꯑꯩꯈꯣꯏ ꯃꯃꯥ ꯃꯄꯥ ꯑꯣꯏꯕ ꯑꯩꯈꯣꯏꯅ ꯑꯉꯥꯡꯁꯤꯡꯁꯦ ꯀꯃꯥꯏꯅ ꯏꯆꯥꯁꯤꯡꯁꯦ ꯀꯞꯄꯗ ꯀꯞꯄ ꯊꯦꯝꯅꯉꯥꯏ ꯍꯥꯏꯅ ꯃꯣꯕꯥꯏꯜ ꯄꯤꯖꯜꯂꯦ ꯊꯕꯛꯇ ꯊꯕꯛ ꯏꯟꯈꯥꯡ ꯁꯨꯕꯗ ꯌꯦꯠꯇꯅꯉꯥꯏꯒꯤꯁꯨ ꯃꯣꯕꯥꯏꯜ ꯄꯤꯖꯜꯂꯦ ꯑꯗꯨ ꯃꯣꯏꯁꯤ ꯁꯨꯝ ꯍꯦꯕꯤꯠ ꯑꯣꯏꯔꯛꯏ ꯆꯥꯛ ꯆꯥꯕ ꯐꯥꯎ ꯈꯪꯂꯛꯇꯔꯦ ꯑꯩꯗꯤ ꯃꯣꯕꯥꯏꯜ ꯍꯦꯛ ꯄꯤꯕꯒ ꯆꯥꯛ ꯆꯥꯕ ꯑꯁꯤ ꯃꯔꯝ ꯑꯣꯏꯕꯅꯤ ꯑꯩꯈꯣꯏ ꯃꯃꯥ ꯃꯄꯥ ꯑꯣꯏꯕꯁꯤꯡꯅ ꯃꯣꯕꯥꯏꯜꯒꯤ ꯍꯥꯏꯕ ꯖꯥꯠꯁꯤ ꯁꯨꯛꯄꯤ ꯄꯤꯗꯕ ꯄꯥꯝꯕꯩ ꯑꯇꯣꯞꯄ ꯁꯤꯖꯤꯟꯅꯔꯒ ꯃꯣꯏꯒꯤ ꯃꯅꯤꯡꯗꯨ ꯊꯨꯡꯍꯟꯕꯅ ꯐꯩ ꯑꯗꯨꯛ ꯃꯇꯤꯛ ꯐꯠꯇꯔꯦ ꯃꯣꯏ ꯃꯣꯕꯥꯏꯜ ꯄꯥꯏꯗ꯭ꯔꯤꯐꯥꯎꯁꯦ ꯂꯥꯏꯔꯤꯛ ꯂꯥꯏꯁꯨꯗꯁꯨ ꯄꯨꯛꯅꯤꯡ ꯆꯪꯗꯔꯦ ꯑꯗꯨꯅ ꯌꯥꯔꯤ ꯃꯇꯤꯛ ꯑꯁꯤꯒꯤ ꯀꯔꯤꯁꯤ ꯃꯃꯥ ꯃꯄꯥ ꯑꯩꯈꯣꯏꯅ ꯊꯤꯡꯒꯗꯧꯕꯅꯤ